ꯑꯣ ꯀꯩꯅꯣꯁꯦ ꯀꯩꯅꯣ ꯑꯣꯏꯗꯣꯏꯔꯥ ꯂꯣꯀꯦꯜ ꯂꯣꯀꯦꯜ ꯊꯤꯕ ꯃꯤ ꯑꯣꯏꯗꯣꯏꯔꯥ ꯇꯨꯔꯤꯁ ꯑꯣꯏꯕꯤꯗꯣꯏꯔꯥ ꯍꯣꯏ ꯑꯗꯨ ꯑꯩꯈꯣꯏ ꯊꯥꯡꯒꯒꯤ ꯃꯇꯥꯡꯗ ꯂꯥꯛꯅꯤꯡꯕꯗꯣꯀꯣ ꯑꯩꯈꯣꯏ ꯊꯥꯡꯒꯒꯤ ꯃꯇꯥꯡꯗ ꯍꯥꯏꯐꯦꯠ ꯁꯝꯂꯞꯅ ꯍꯥꯏꯖꯒꯦ ꯑꯩꯈꯣꯏ ꯊꯥꯡꯒꯁꯦ ꯀꯃꯥꯏꯅ ꯇꯧꯒꯦꯗ ꯎꯝ ꯂꯣꯛꯇꯥꯛ ꯄꯥꯠꯅ ꯏꯀꯣꯏ ꯀꯣꯏꯁꯤꯜꯂ ꯀꯥꯟꯗ ꯑꯥꯏꯂꯦꯟ ꯑꯣꯏꯅ ꯃꯆꯥ ꯑꯃ ꯂꯩꯖꯕꯅꯦꯕꯀꯣ ꯃꯁꯤꯗꯩꯁꯤꯗ ꯆꯥꯕ ꯊꯛꯄ ꯂꯣꯏꯅ ꯐꯪꯒꯅꯤ ꯑꯗꯨꯝ ꯌꯥꯝ ꯇ꯭ꯔꯦꯗꯤꯁꯅꯦꯜ ꯑꯣꯏꯕ ꯃꯑꯣꯡꯗ ꯊꯥꯏꯅꯒꯤ ꯃꯅꯤꯄꯨꯔꯒꯤ ꯑꯁꯦꯡꯕ ꯀꯜꯆꯔꯗꯨ ꯎꯕ ꯐꯪꯒꯅꯤꯀꯣ ꯍꯩꯔꯥ ꯑꯣꯏꯔꯣ ꯆꯤꯟꯖꯥꯛ ꯑꯣꯏꯔꯣ ꯆꯥꯛ ꯆꯥ ꯌꯨꯊꯛ ꯂꯣꯏꯅ ꯐꯖꯩ ꯑꯗꯨ ꯃꯦꯗꯥꯝꯅ ꯀꯔꯤ ꯀꯔꯤ ꯈꯪꯅꯤꯡꯕ ꯂꯩꯒꯦ ꯑꯣꯀꯦ ꯀꯦꯝꯄꯤꯡꯒꯤ ꯐꯦꯁꯤꯂꯤꯇꯤꯁꯤꯁꯨ ꯑꯗꯨꯝ ꯌꯥꯝ ꯐꯖꯅ ꯐꯪꯏ ꯍꯥꯏꯇꯔꯦ ꯑꯥꯏꯂꯦꯟꯒꯨꯝꯕꯒꯤ ꯃꯇꯥꯡꯁꯦ ꯆꯥꯕ ꯊꯛꯄ ꯑꯗꯒꯤꯗꯤ ꯀꯦꯝ ꯇꯧꯕ ꯈꯣꯠꯄꯒꯤꯗ ꯌꯥꯝ ꯅꯨꯡꯉꯥꯏꯕ ꯃꯐꯝ ꯑꯃ ꯑꯣꯏꯒꯅꯤꯅ ꯈꯜꯂꯦ ꯑꯗꯣ ꯀꯔꯝ ꯀꯥꯟꯗ ꯕꯤꯖꯤꯠ ꯇꯧꯒꯦ ꯀꯥꯏꯅ ꯈꯟꯕꯤꯕ ꯂꯩꯒꯦ ꯑꯣ ꯀꯩꯅꯣ ꯍꯣ ꯑꯗꯨ ꯌꯥꯝ ꯐꯖꯅ ꯂꯩꯒꯅꯤ ꯑꯗꯨꯝ ꯑꯩꯅ ꯀꯟꯇꯦꯛ ꯄꯤꯔꯁꯨ ꯌꯥꯒꯅꯤ ꯁꯤꯗꯒꯤ ꯏꯝꯐꯥꯜꯗꯒꯤ ꯀꯤꯂꯣꯃꯤꯇꯔ ꯌꯥꯡꯈꯩꯒꯨꯝꯕ ꯍꯥꯏꯗꯔꯒꯀꯣ ꯑꯗꯨꯝ ꯐꯪꯒꯅꯤ ꯑꯗꯨꯗꯒꯤꯗꯤ ꯀꯩꯅꯣꯗꯒꯤ ꯎꯝ ꯃꯣꯏꯔꯥꯡꯗꯒꯤꯀꯣ ꯑꯗꯨꯝ ꯀꯩꯅꯣꯗ ꯃꯣꯇꯣꯔ ꯕꯣꯠꯇ ꯇꯧꯔ ꯀꯥꯟꯗ ꯂꯥꯛꯀꯗꯧꯕ ꯂꯝꯕꯤꯅꯦꯕꯀꯣ ꯌꯥꯝ ꯐꯖꯕ ꯂꯝꯕꯤꯅꯦ ꯍꯥꯏꯇꯔꯦ ꯍꯣꯏ ꯀꯔꯤ ꯀꯔꯤ ꯆꯥꯅꯤꯡꯕꯒꯤ ꯍꯣꯏ ꯀꯔꯤ ꯀꯔꯤ ꯆꯥꯅꯤꯡꯕꯒꯤ ꯄ꯭ꯂꯥꯟꯗꯤ ꯂꯩꯒꯦ ꯍꯣꯏ ꯉꯥꯗꯤ ꯃꯈꯜ ꯌꯥꯝ ꯁꯨꯅꯕ ꯐꯪꯒꯅꯤ ꯄꯨꯔꯥ ꯐ꯭ꯔꯦꯁꯇ ꯑꯅꯧ ꯑꯅꯧꯕ ꯉꯥ ꯂꯣꯏ ꯐꯪꯂꯒꯅꯤꯀꯣ ꯍꯣꯏ ꯐꯔꯦꯅꯦ ꯑꯗꯨꯗꯤ ꯍꯌꯦꯡꯗꯣ ꯍꯥꯏꯐꯦꯠ ꯕꯤꯖꯤꯠ ꯇꯧꯕꯤꯔꯛꯑꯣ ꯑꯗꯨꯒ ꯒꯥꯏꯗꯂꯥꯏꯟꯗꯣ ꯑꯩꯅ ꯄꯤꯖꯔꯒꯦ ꯎꯝ ꯎꯝ